ꯍꯜꯂꯣ ꯏꯜꯂꯤꯌꯥꯁ ꯅꯪꯒꯤ ꯚꯔꯥꯗꯣ ꯑꯩꯅ ꯉꯁꯥꯏ ꯒꯥꯔꯤ ꯆꯠꯃꯤꯟꯅꯕꯗꯣ ꯑꯗꯣ ꯑꯩ ꯖꯤ ꯄꯦ ꯗꯗꯤ ꯅꯨꯡꯉꯥꯏꯇ꯭ꯔꯦ ꯀꯣ ꯀꯦꯁ ꯑꯣꯏꯅ ꯄꯤꯔꯒꯦ ꯑꯗꯣ ꯑꯆꯣꯏꯕ ꯂꯩꯒꯗ꯭ꯔꯣ ꯑꯆꯣꯏꯕ ꯂꯩꯒꯗꯕ ꯑꯣꯏꯔꯒꯗꯤ ꯑꯩ ꯂꯥꯛꯑꯒꯦ ꯐꯔꯦ ꯐꯔꯦ ꯊꯝꯃꯦ